ꯑꯩꯅ ꯏꯁꯥ ꯐꯅ ꯊꯝꯅꯕꯒꯤꯗꯃꯛ ꯑꯩꯅ ꯑꯌꯨꯛ ꯉꯟꯇꯥ ꯍꯧꯒꯠꯆꯗꯨꯅ ꯑꯩꯒꯤ ꯌꯥꯝꯗ꯭ꯔꯕꯗ ꯀꯤꯂꯣꯃꯤꯇꯔ ꯑꯅꯤ ꯑꯍꯨꯝꯗꯤ ꯋꯥꯛꯀꯤꯡ ꯑꯌꯨꯛ ꯉꯟꯇꯥꯗ ꯑꯗꯨꯝ ꯆꯦꯟꯖꯩ ꯍꯜꯂꯛꯑꯒ ꯑꯩ ꯌꯨꯝꯗ ꯆꯠꯂꯒ ꯍꯛꯆꯥꯡ ꯑꯁꯤ ꯕꯣꯗꯤ ꯆꯥꯎꯈꯠꯅꯕꯩꯗꯃꯛ ꯑꯗꯨꯝ ꯖꯤꯝ ꯁꯥꯟꯅꯗꯨꯅ ꯍꯛꯆꯥꯡ ꯑꯐꯕ ꯆꯤꯟꯖꯥꯛ ꯆꯥꯗꯨꯅ ꯐꯖꯅ ꯊꯝꯃ ꯈꯣꯠꯂꯒ ꯏꯁꯥ ꯑꯁꯤ ꯑꯅꯥꯕ ꯀꯌꯥ ꯂꯥꯛꯀꯗꯕꯗꯒꯤ ꯉꯥꯛꯊꯣꯛꯆꯗꯨꯅ ꯇꯤꯟꯖꯪ ꯀꯩꯖꯪꯗꯕ ꯍꯛꯆꯥꯡ ꯑꯗꯨ ꯐꯖꯅ ꯊꯝꯕ ꯉꯝꯃꯤ